ꯍꯧꯖꯤꯛ ꯀꯥꯟ ꯀꯩꯅꯣ ꯑꯅꯧꯕ ꯃꯥꯂꯦꯝꯁꯤꯗ ꯃꯅꯤꯄꯨꯔꯤ ꯂꯣꯟ ꯑꯁꯤꯅ ꯀꯔꯝꯕ ꯁꯤꯡꯅꯕꯁꯤꯡ ꯃꯤꯑꯣꯏ ꯀꯔꯤꯅ ꯍꯥꯏꯅꯒꯦ ꯍꯥꯏꯕꯁꯦ ꯍꯧꯖꯤꯛ ꯀꯥꯟ ꯀꯩꯅꯣ ꯃꯅꯤꯄꯨꯔꯤ ꯂꯣꯟꯁꯦ ꯀꯌꯥꯃꯨꯛ ꯆꯠꯄꯗꯤ ꯂꯩꯇꯦꯕ ꯍꯥꯏꯕꯁꯦ ꯃꯅꯤꯄꯨꯔꯤ ꯂꯣꯟ ꯑꯁꯤꯁꯦ ꯏꯁꯇꯦꯠ ꯃꯅꯤꯄꯨꯔ ꯑꯩꯈꯣꯏ ꯃꯅꯤꯄꯨꯔ ꯏꯁꯇꯦꯠꯀꯤ ꯑꯣꯏꯕꯅꯤꯅ ꯑꯇꯩ ꯖꯒꯥꯗ ꯂꯩꯕ ꯃꯤ ꯃꯌꯥꯝꯗꯨꯗꯤ ꯈꯟꯅꯕ ꯀꯩꯅꯣ ꯃꯅꯤꯄꯨꯔꯤꯁꯦ ꯀꯔꯤꯅꯣ ꯍꯥꯏꯕ ꯑꯣꯏꯅ ꯑꯃ ꯂꯩꯅꯦꯕ ꯃꯣꯏꯁꯦꯀꯣ ꯑꯗꯨ ꯇꯥꯗꯕ ꯑꯗꯨꯒꯨꯝꯕ ꯂꯩꯅꯤ ꯑꯗꯨꯅ ꯍꯧꯖꯤꯛꯇꯤ ꯀꯟꯅ ꯍꯣꯠꯅꯔꯤ ꯃꯣꯏ ꯃꯅꯤꯄꯨꯔꯤ ꯂꯣꯟꯁꯦ ꯄ꯭ꯔꯣꯃꯦꯠ ꯇꯧꯕꯒꯤ ꯀꯩꯅꯣ ꯑꯥꯏ ꯑꯥꯏ ꯇꯤꯒꯨꯝꯕ ꯑꯩꯈꯣꯏꯁꯨ ꯏꯟꯗꯤꯌꯥ ꯚꯥꯔꯠꯀꯤꯗ ꯂꯩꯕ ꯂꯣꯟꯁꯤꯡꯁꯦ ꯏꯁꯇꯦꯠ ꯑꯃꯒꯤ ꯑꯣꯏꯅ ꯈꯜꯂꯕ ꯂꯣꯟ ꯑꯁꯤꯁꯦ ꯄ꯭ꯔꯣꯃꯦꯠ ꯇꯧꯒꯅꯤ ꯑꯣꯏꯅ ꯍꯧꯖꯤꯛ ꯀꯥꯟꯁꯦ ꯀꯟꯅ ꯍꯣꯠꯅꯔꯤꯕ ꯑꯗꯨꯒꯤ ꯑꯩꯈꯣꯏ ꯂꯣꯏ ꯇꯧꯔꯗꯤ ꯌꯥꯝ ꯅꯨꯡꯉꯥꯏꯕ ꯑꯃ ꯊꯣꯛꯂꯅꯤ ꯃꯤ ꯃꯌꯥꯝꯁꯨ ꯈꯪꯕꯁꯨ ꯍꯧꯔꯅꯤꯕꯀꯣ ꯑꯗꯨꯒ ꯍꯧꯖꯤꯛ ꯀꯩꯅꯣ ꯑꯩꯈꯣꯏꯒꯤ ꯏꯁꯇꯦꯠꯀꯤ ꯃꯅꯨꯡꯗꯁꯨ ꯃꯅꯤꯄꯨꯔꯤ ꯂꯣꯟꯁꯦ ꯌꯥꯝ ꯀꯩꯅꯣ ꯃꯤ ꯃꯦꯖꯣꯔꯤꯇꯤꯅ ꯉꯥꯡꯉꯦ ꯍꯥꯏꯕꯁꯨ ꯅꯠꯇ꯭ꯔꯦꯕ ꯍꯥꯏꯕꯁꯦ ꯃꯤꯁꯦ ꯑꯩꯈꯣꯏ ꯇ꯭ꯔꯥꯏꯕꯦꯜ ꯀꯧꯕ ꯑꯩꯈꯣꯏꯅ ꯀꯩꯅꯣ ꯀꯩꯅꯣ ꯌꯥꯝꯃꯦꯕ ꯃꯣꯏꯁꯦ ꯇ꯭ꯋꯦꯟꯇꯤꯒ ꯋꯥꯟꯒꯨꯝꯕ ꯂꯩꯌꯦꯕ ꯃꯩꯇꯩꯁꯦ ꯑꯗꯨꯅ ꯃꯩꯇꯩ ꯈꯣꯏꯗꯤ ꯃꯅꯤꯄꯨꯔꯤꯅ ꯃꯣꯏꯒꯤ ꯂꯣꯟ ꯑꯣꯏꯕꯅꯤꯅ ꯉꯝꯕꯅꯤ ꯑꯗꯨꯒ ꯑꯩꯈꯣꯏ ꯇ꯭ꯔꯥꯏꯕꯦꯜꯁꯤꯡꯗꯤ ꯏꯁꯥ ꯏꯁꯥꯒꯤ ꯂꯣꯟꯊꯩꯁꯤꯡꯗꯨꯅ ꯉꯥꯡꯂꯒ ꯃꯅꯤꯄꯨꯔꯤꯁꯦ ꯀꯌꯥꯃꯨꯛ ꯆꯠꯇꯦꯕ ꯑꯗꯨꯅ ꯍꯩꯕ ꯃꯤꯗꯤ ꯂꯩꯗꯤ ꯂꯩ ꯂꯩꯔꯁꯨ ꯃꯤ ꯃꯌꯥꯝꯗꯨꯅ ꯍꯩꯌꯦ ꯍꯥꯏꯕꯁꯦ ꯌꯥꯗꯕ ꯑꯃ ꯂꯩꯌꯦꯕꯀꯣ ꯑꯗꯨꯅ ꯃꯤ ꯃꯌꯥꯝꯗꯨꯗ ꯈꯔ ꯇꯥꯛꯄꯤꯔꯒ ꯁꯤ ꯑꯁꯤꯁꯦ ꯃꯤ ꯀꯩꯅꯣ ꯏꯁꯥꯒꯤ ꯏꯁꯇꯦꯠꯒꯤ ꯂꯣꯟꯅꯤꯅ ꯈꯪꯅꯕ ꯇꯧ ꯇꯧ ꯗꯔꯀꯥꯔ ꯂꯩꯌꯦ ꯑꯁꯤꯁꯦ ꯇꯧꯅꯕꯒꯤ ꯌꯥꯔꯣꯏ ꯍꯥꯏ ꯍꯥꯏꯕ ꯑꯃ ꯑꯦꯋꯥꯔꯅꯦꯁ ꯑꯃ ꯄꯤꯗ꯭ꯔꯗꯤ ꯃꯅꯤꯄꯨꯔꯤ ꯂꯣꯟꯁꯦ ꯀꯌꯥꯃꯨꯛ ꯆꯠꯄꯒꯨꯝꯕ ꯈꯔ ꯋꯥꯅꯤꯀꯣ